ꯈꯨꯡꯒꯪꯒꯤ ꯄꯥꯎ ꯑꯁꯤ ꯁꯍꯔꯒꯤ ꯄꯥꯎ ꯆꯦꯗ ꯍꯥꯞꯄ ꯃꯇꯝꯗ ꯍꯥꯞꯄꯤꯕ ꯄꯥꯎꯗꯨꯗꯤ ꯑꯗꯨꯝ ꯆꯨꯝꯅ ꯍꯥꯞꯄꯤ ꯑꯗꯨꯒ ꯍꯥꯞꯍꯟꯅꯤꯡꯕ ꯑꯩꯈꯣꯏꯅ ꯇꯧꯍꯟꯅꯤꯡꯕ ꯑꯩꯈꯣꯏꯒꯤ ꯈꯨꯡꯒꯪꯒꯤ ꯍꯥꯏꯕ ꯇꯥꯔꯒꯅꯗꯤ ꯂꯝꯕꯤ ꯊꯣꯡ ꯐꯠꯇꯅ ꯂꯩꯔꯤꯕ ꯁ꯭ꯀꯨꯜ ꯀꯣꯂꯦꯖꯇ ꯑꯋꯥꯠꯄ ꯂꯩꯔꯤꯕ ꯃꯌꯥꯝ ꯑꯗꯩ ꯍꯣꯁꯄꯤꯇꯥꯜꯒꯤ ꯑꯋꯥꯠꯄ ꯂꯩꯔꯤꯕ ꯃꯌꯥꯝ ꯑꯁꯤꯗ ꯈꯨꯡꯒꯪꯗ ꯁꯣꯠꯊꯅ ꯂꯩꯔꯤꯕ ꯃꯌꯥꯝ ꯑꯁꯤ ꯑꯁꯤꯒꯤ ꯄꯣꯠꯁꯤ ꯂꯩꯔꯤꯕ ꯃꯦꯗꯤꯌꯥꯁꯤꯡꯅ ꯃꯨꯟꯅ ꯌꯦꯡꯕꯤꯔꯒ ꯑꯩꯈꯣꯏꯅ ꯍꯥꯏꯗ꯭ꯔꯒꯁꯨ ꯃꯦꯗꯤꯌꯥꯁꯤꯡꯅ ꯆꯠꯂ ꯆꯠꯂꯒ ꯊꯤꯕꯤꯔꯒ ꯑꯋꯥꯠ ꯑꯄꯥ ꯂꯩꯔꯤꯕ ꯁꯣꯠꯊꯅꯒ ꯂꯩꯔꯤꯕ ꯑꯁꯤ ꯌꯥꯝꯅ ꯃꯦꯟꯈꯠꯍꯟꯅꯤꯡꯏ ꯈꯨꯡꯒꯪ ꯅꯠꯇ꯭ꯔꯒ ꯁꯍꯔ ꯍꯥꯏꯔꯤꯕ ꯄꯣꯠꯁꯤ ꯈꯦꯠꯅꯕ ꯊꯝꯂꯤꯕ ꯄꯣꯠ ꯑꯁꯤ ꯑꯩꯈꯣꯏ ꯌꯥꯔꯤꯕ ꯃꯈꯩꯗꯤ ꯃꯦꯗꯤꯌꯥ ꯍꯥꯏꯁꯤꯗꯤ ꯑꯩꯈꯣꯏꯒꯤ ꯃꯌꯥꯝꯒꯤ ꯁꯛꯌꯦꯡ ꯃꯤꯡꯁꯦꯟꯅꯤꯅ ꯑꯁꯤꯗ ꯐꯣꯡꯂꯤꯕ ꯄꯥꯎ ꯈꯨꯗꯤꯡꯃꯛꯇꯨ ꯑꯆꯨꯝꯕ ꯑꯣꯏꯒꯗꯕꯅꯤꯅ ꯌꯥꯔꯤꯕ ꯃꯈꯩ ꯃꯦꯗꯤꯌꯥꯅ ꯑꯆꯧꯕ ꯃꯈꯩꯁꯤ ꯃꯦꯟꯈꯠꯂꯒ ꯍꯥꯞꯍꯟꯅꯤꯡꯏ